ꯍꯜꯂꯣ ꯑꯁꯤ ꯂꯤꯛꯂꯥ ꯕꯦꯀꯔꯤ ꯑꯣꯏꯕꯤꯔꯕꯥ ꯅꯍꯥꯟ ꯃꯃꯥꯡꯗ ꯅꯨꯃꯤꯠ ꯑꯅꯤ ꯃꯃꯥꯡꯗ ꯑꯩ ꯀꯦꯛ ꯑꯣꯗꯔ ꯇꯧꯖꯔꯝꯕꯅꯤ ꯑꯗꯨ ꯀꯦꯛ ꯑꯗꯨ ꯀꯦꯟꯁꯦꯜ ꯇꯧꯕ ꯄꯥꯝꯖꯩ ꯀꯦꯛ ꯑꯗꯨꯒꯤ ꯄꯦꯃꯦꯟꯁꯨ ꯇꯧꯗꯤ ꯇꯧꯈ꯭ꯔꯕꯅꯦ ꯑꯗꯨꯕꯨ ꯑꯩꯅ ꯌꯨꯝꯗ ꯂꯩꯇꯕꯒꯤ ꯃꯔꯝꯅ ꯀꯦꯛꯇꯣ ꯂꯧꯕ ꯌꯥꯔꯣꯏꯗꯧꯔꯤ ꯑꯗꯨꯅ ꯀꯦꯛꯇꯨ ꯀꯦꯟꯁꯦꯜ ꯇꯧꯕ ꯄꯥꯝꯃꯤ ꯑꯗꯨ ꯃꯊꯪꯗ ꯑꯣꯏꯅ ꯂꯧꯖꯒꯦ ꯌꯥꯒꯗ꯭ꯔꯥ